ꯎꯝ ꯍꯜꯂꯣ ꯍꯣꯏ ꯅꯨꯡꯉꯥꯏꯔꯤꯌꯦ ꯅꯍꯥꯟ ꯁꯣꯀꯣꯝꯗ ꯆꯠꯁꯦ ꯍꯥꯏꯕꯗꯣ ꯑꯗꯣ ꯂꯥꯛꯑꯣ ꯑꯗꯨꯒ ꯑꯩꯈꯣꯏ ꯆꯤꯡ ꯅꯨꯡꯉꯥꯏꯕ ꯅꯨꯡꯉꯥꯏꯕ ꯃꯐꯝꯁꯤꯡꯗꯣ ꯑꯗꯨꯗ ꯀꯣꯏꯔꯨꯁꯦꯕ ꯑꯗꯣ ꯑꯗꯣ ꯑꯆꯥ ꯑꯊꯛꯁꯨ ꯀꯔꯤ ꯀꯔꯤ ꯄꯨꯁꯤꯔꯣ ꯎꯝ ꯍꯣꯏ ꯍꯣꯏ ꯈꯔ ꯌꯥꯝꯁꯦ ꯈꯔ ꯌꯥꯝꯁꯦ ꯑꯗꯣ ꯑꯩꯗꯤ ꯑꯌꯥꯝꯕ ꯀꯩꯅꯣꯗꯣ ꯁꯤꯡꯖꯨꯁꯨ ꯄꯨꯔꯛꯑꯣꯍꯦ ꯀꯩꯅꯣꯒꯤ ꯁꯤꯡꯖꯨꯗꯣ ꯀꯥꯔꯣꯡꯒꯤ ꯁꯤꯡꯖꯨꯗꯣ ꯁꯤꯡꯖꯨꯗ ꯑꯣꯛꯁꯥꯒ ꯆꯥꯕꯗꯣ ꯑꯣꯛꯁꯥ ꯃꯍꯥꯎ ꯁꯤꯡꯖꯨꯁꯨ ꯈꯔ ꯌꯥꯎꯍꯜꯂꯛꯑꯣ ꯀꯩꯅꯣ ꯑꯗꯨꯗ ꯑꯪ ꯑꯗꯣ ꯍꯣꯏ ꯆꯥꯛ ꯀꯨꯀꯔꯗꯣ ꯎꯝ ꯍꯥꯏꯔꯛꯑꯣ ꯎꯝ ꯍꯣꯏ ꯃꯤ ꯀꯌꯥꯅꯣ ꯂꯥꯛꯀꯗꯧꯔꯤꯕꯗꯣ ꯍꯥ ꯀꯩꯅꯣ ꯀꯣꯟꯐꯥꯝ ꯍꯥꯏꯗꯤ ꯀꯣꯟꯐꯥꯝ ꯑꯗꯨꯝ ꯑꯣꯏꯔꯦꯀꯩꯅꯣ ꯑꯣ ꯍꯧꯔꯛꯑꯣ ꯅꯃꯥꯟꯅꯕꯤꯁꯨ ꯄꯨꯔꯛꯑꯣ ꯑꯗꯣ ꯑꯇꯩ ꯎꯝ ꯄꯨꯔꯛꯑꯣ ꯑꯗꯨꯒꯅꯦ ꯑꯆꯥ ꯑꯊꯛꯇꯨꯁꯨ ꯑꯁ ꯍꯦꯔꯣꯗꯣ ꯃꯥ ꯃꯥ ꯗ꯭ꯌꯨꯇꯤ ꯌꯥꯝ ꯆꯤꯟꯕꯅꯤꯗ ꯃꯥ ꯄꯨꯕ ꯌꯥꯔꯣꯏꯗ ꯅꯨꯄꯥ ꯑꯥ ꯍꯦꯔꯣꯁꯨ ꯌꯥꯎꯔꯗꯤ ꯀꯣꯏꯕ ꯅꯨꯡꯉꯥꯏꯇꯦ ꯀꯨꯁꯤ ꯔꯥꯁꯤ ꯑꯩꯈꯣꯏ ꯃꯌꯥꯝ ꯆꯠꯄꯗꯣ ꯑꯗꯨꯅ ꯍꯦꯟꯅ ꯅꯨꯡꯉꯥꯏꯌꯦ ꯅꯠꯇ꯭ꯔꯣ ꯅꯪꯗꯤ ꯄꯨꯔꯛꯀꯦ ꯍꯥꯏꯕ꯭ꯔꯅꯦ ꯅꯪꯒꯤ ꯁꯥꯏ ꯄꯨꯔꯛꯀꯦ ꯍꯥꯏꯕ꯭ꯔꯣ ꯑꯁ ꯑꯗꯨꯗꯤ ꯊꯅꯝꯕ ꯌꯥꯔꯔꯣꯏꯕꯣ ꯑꯗꯨ ꯑꯣꯏꯔꯗꯤ ꯑꯗꯨ ꯄꯨꯔꯛꯑꯣ ꯑꯩꯈꯣꯏꯗꯤ ꯗ꯭ꯌꯨꯇꯤ ꯆꯤꯜꯂꯦ ꯍꯣꯏ ꯑꯩ ꯑꯗꯗꯨꯝ ꯂꯥꯛꯑꯒ ꯌꯥꯔꯦ ꯑꯩꯅ ꯅꯣꯏ ꯃꯔꯛꯇ ꯑꯦꯟꯖꯣꯏ ꯇꯧꯔ ꯂꯣꯏꯔꯦ ꯀꯩꯅꯣ ꯑꯁ ꯑꯩꯗꯤ ꯑꯦꯛꯁ ꯌꯨ ꯕꯤꯗꯨꯗ ꯑꯗꯨꯝ ꯂꯥꯛꯑꯒꯦꯗ ꯑꯩꯈꯣꯏ ꯗ꯭ꯔꯥꯏꯕꯔꯒ ꯎꯝ ꯎꯝ ꯎꯝ ꯑꯗꯨꯅꯀꯣ

ꯍꯣꯏ ꯌꯥꯏ ꯋꯦꯠꯅꯁꯗꯦ ꯑꯣꯏꯔꯁꯨ ꯌꯥꯏꯌꯦ ꯑꯁ ꯅꯪꯁꯤꯁꯨ ꯊꯨꯖꯜꯂꯛꯑꯦꯍꯦ ꯂꯣꯏꯔꯦꯍꯦ ꯅꯪꯁꯤꯁꯨ ꯌꯥꯝ ꯆꯠꯅꯤꯡꯂꯛꯑ ꯃꯥꯜꯂꯦꯅꯦ ꯑꯩꯁꯦ ꯐꯤ ꯈꯔ ꯁꯥꯕꯗꯨꯗ ꯈꯔ ꯂꯣꯏꯁꯤꯟꯅꯤꯡꯕ ꯍꯥꯏꯇꯥꯔꯦ ꯑꯗꯨꯅꯅꯦ ꯎꯝ ꯍꯣꯏ ꯎꯝ ꯑꯗꯨꯅꯦ ꯎꯝ ꯍꯣꯏ ꯑꯗꯨꯗꯤ ꯅꯨꯡꯉꯥꯏꯅ ꯂꯩꯔꯁꯦ ꯑꯦ ꯀꯩꯅꯣ ꯑꯗꯨ ꯅꯨꯃꯤꯠꯇꯣ ꯐꯖꯅ ꯁꯦꯝ ꯁꯥꯔꯛꯑꯣ ꯎꯝ ꯅꯪ ꯁꯥꯏꯗꯣ ꯑꯍꯥꯎ ꯑꯍꯥꯎꯕ ꯌꯥꯝ ꯂꯩꯍꯜꯂꯛꯑꯣꯀꯣ ꯊꯝꯃꯦ ꯊꯝꯃꯦ ꯅꯨꯡꯉꯥꯏꯅ ꯂꯩꯌꯣ ꯎꯝ ꯑꯣꯀꯦ ꯑꯣꯀꯦ ꯑꯣꯀꯦ ꯊꯝꯃꯣ ꯊꯝꯃꯣ ꯑꯩ